ꯍꯩꯃꯥ ꯏꯆꯦꯃꯥ ꯑꯦ ꯏꯆꯦꯃꯗꯤ ꯁꯤꯗ ꯐꯝ ꯂꯩꯔꯝꯃꯦꯅ ꯑꯣ ꯑꯣ ꯏꯆꯥꯅꯨꯄꯤꯗꯣ ꯆꯦꯟꯈ꯭ꯔꯦ ꯂꯨꯍꯣꯡꯗꯣꯔꯦ ꯑꯣ ꯑꯍꯟꯗꯣ ꯑꯍꯟꯗꯣ ꯁꯒꯣꯜꯕꯟꯗ ꯑꯣ ꯑꯩꯈꯣꯏ ꯀꯩꯅꯣꯅꯦ ꯗꯣꯛꯇꯔ ꯉꯥꯛꯇꯅꯦ ꯗꯣꯛꯇꯔ ꯃꯁꯦꯟꯅꯦ ꯑꯣ ꯀꯩꯅꯣꯅꯦ ꯂꯩ ꯂꯦꯡꯕꯒꯤ ꯁꯦꯠꯅꯅꯕ ꯑꯗꯒꯤ ꯀꯦꯛ ꯀꯛꯄꯒꯤ ꯁꯦꯠꯅꯅꯕ ꯗ꯭ꯔꯦꯁ ꯁꯨꯠ ꯃꯌꯥꯝꯗꯣ ꯏꯆꯦꯃꯗꯒꯤ ꯂꯣꯏ ꯂꯧꯗꯣꯏꯅꯦ

ꯍꯣꯏ ꯍꯣꯏ ꯏꯆꯦꯝꯃ ꯄꯨꯊꯣꯛꯄꯤꯔꯑꯣꯅꯦ ꯀꯩ ꯀꯩ ꯃꯆꯨꯅꯣ ꯌꯦꯡꯉꯒꯦꯅꯦ ꯈꯜꯂꯒꯦꯅꯦ ꯎꯝ

ꯁꯤꯒꯤꯅꯦ ꯊꯝꯕꯥꯟ ꯂꯩꯈꯣꯛꯁꯦ ꯄꯤꯡꯁꯦ ꯀꯩꯅꯣꯁꯦ ꯊꯝꯕꯥꯟ ꯂꯩꯈꯣꯛ ꯃꯆꯨꯁꯦ ꯁꯤꯒꯅꯦ ꯋꯥꯡꯈꯩꯒ ꯁꯨꯠ ꯑꯃ ꯁꯦꯝꯕꯤꯔꯛꯑꯣ ꯈꯤꯇꯪ ꯋꯥꯎꯊꯣꯛꯄꯗꯣ ꯑꯧ ꯑꯧ ꯌꯥꯝꯅ ꯋꯥꯎꯊꯗꯕ ꯈꯤꯇꯪ ꯋꯥꯎꯊꯕꯅꯦ ꯁꯤꯒꯤꯁꯦ ꯁꯤꯒꯤꯁꯦ ꯍꯣ ꯍꯣꯏ ꯃꯄꯥꯟ ꯄꯥꯛꯄꯗꯨ ꯁꯤꯁꯦ ꯑꯗꯨꯏꯗꯣ ꯑꯗꯨꯏꯗꯣ ꯑꯩ ꯇꯤꯡꯊꯣꯛꯑꯒ ꯌꯦꯡꯒꯦꯀꯣ ꯎꯝ ꯍꯣꯏ ꯍꯩꯃꯥ ꯌꯥꯔꯦ ꯌꯥꯝ ꯐꯖꯔꯦ ꯑꯗꯨꯒꯅꯦ ꯁꯣꯝ ꯅꯥꯀꯟꯒꯤꯅꯦ ꯌꯦꯜꯂꯣ ꯁꯨꯠꯁꯤꯃꯒꯁꯨ ꯌꯦꯡꯁꯦ ꯃꯣꯏꯔꯥꯡ ꯐꯤꯁꯦ ꯈꯤꯇꯪ ꯑꯀꯨꯞꯄ ꯈꯟꯕꯤꯔꯛꯑꯣ ꯎꯝ ꯇꯤꯡꯊꯣꯛꯁꯤꯀꯣ ꯏꯆꯦꯝꯃ ꯁꯤꯃ ꯌꯦꯡꯁꯤꯀꯣ ꯑꯣ ꯐꯖꯔꯦ ꯐꯖꯔꯦ ꯁꯤ ꯄꯥꯝꯃꯦ ꯁꯤꯒꯤ ꯁꯦꯠꯁꯤꯃꯒ ꯑꯅꯤ ꯁꯨꯔꯦꯀꯣ ꯑꯃꯒ ꯋꯥꯠꯂꯤꯌꯦ ꯀꯩꯅꯣꯒꯤ ꯁꯦꯠꯇꯣ ꯂꯩ ꯄꯔꯦꯡ ꯂꯦꯡꯕꯒꯤ ꯌꯥꯎꯔꯦꯀꯣ ꯀꯦꯛ ꯀꯛꯄꯒꯤ ꯌꯥꯎꯔꯦꯀꯣ ꯂꯨꯍꯣꯡ ꯅꯣꯡꯉꯥꯟꯕꯒꯤ ꯁꯦꯠꯅꯕꯒꯤ ꯑꯃꯒ ꯁꯨꯠ ꯑꯃꯒ ꯑꯗꯨ ꯀꯩꯅ ꯐꯅꯤ ꯋꯥꯡꯈꯩ ꯐꯤꯗ ꯂꯦꯇꯦꯁ ꯑꯃ ꯇꯧꯕꯤꯔꯛꯑꯣ ꯍꯣꯏ ꯋꯥꯡꯈꯩ ꯐꯤꯗꯅꯦ ꯈꯔ ꯐꯖꯕ ꯑꯃ ꯌꯦꯡꯕꯤꯔꯛꯑꯣ ꯀꯩꯅꯣ ꯇꯧꯔꯁꯦ ꯈꯔꯅꯦ ꯑꯌꯤꯡꯕ ꯃꯆꯨꯗꯣ ꯁꯪꯕꯥꯟꯅꯕ ꯒꯨꯝꯕ ꯍꯩꯃꯥ ꯐꯖꯩꯌꯦ ꯐꯖꯩ ꯁꯤ ꯐꯖꯩ ꯑꯉꯧꯕꯅ ꯃꯄꯥꯟ ꯍꯠꯄꯗꯨ ꯁꯤꯁꯦ ꯄꯥꯝꯃꯦ ꯁꯤ ꯄꯥꯝꯃꯦ ꯍꯣꯏ ꯍꯣꯏ ꯌꯥꯝ ꯌꯥꯛꯑꯦ ꯁꯤ ꯐꯤꯁꯦ ꯄꯥꯝꯃꯦ ꯁꯤ ꯇꯧꯕꯤꯔꯣ ꯍꯧꯖꯤꯛꯀꯤ ꯑꯩꯅ ꯈꯜꯒꯤꯕ ꯑꯍꯨꯝꯗꯨ ꯑꯗꯨꯝ ꯂꯧꯔꯒꯦ ꯃꯃꯟ ꯀꯌꯥ ꯇꯥꯔꯒꯦ ꯈꯔ ꯌꯦꯡꯕꯤꯔꯣ ꯈꯔꯗꯤ ꯇꯥꯕꯤꯌꯨꯀꯣ ꯁꯦꯠꯁꯦ ꯑꯗꯨꯅ ꯂꯨꯄꯥ ꯂꯤꯁꯤꯡ ꯀꯌ ꯀꯌꯥ ꯑꯣꯏꯗꯣꯏꯅꯣ ꯎꯝ ꯑꯣ ꯍꯣ ꯍꯣ ꯌꯥꯏꯌꯦ ꯌꯣꯝꯁꯤꯟꯕꯤꯔꯣ ꯌꯣꯝꯁꯤꯟꯕꯤꯔꯣ ꯑꯩ ꯑꯐꯕ ꯑꯣꯏꯖꯔꯒꯦꯀꯣ ꯍꯣ ꯍꯣꯏ ꯏꯆꯦꯃ